ꯑꯩꯈꯣꯏꯒꯤ ꯃꯅꯥꯛꯇ ꯊꯥꯡꯒ ꯄꯥꯠ ꯑꯃ ꯂꯩ ꯑꯗꯣ ꯊꯥꯏꯅ ꯅꯤꯡꯊꯧ ꯄꯥꯜꯂꯤꯉꯩꯏ ꯃꯇꯝꯗ ꯂꯩꯔꯝꯕꯅꯤ ꯑꯗꯣ ꯍꯧꯖꯤꯛ ꯀꯦꯅꯦꯜ ꯒꯤ ꯇꯥꯏꯞ ꯇ ꯌꯥꯝꯅ ꯁꯥꯡꯅ ꯂꯩꯕ ꯃꯐꯝ ꯑꯃ ꯑꯣꯏ ꯑꯃꯁꯨꯡ ꯃꯐꯝ ꯑꯗꯨ ꯊꯥ ꯊꯥꯒꯤ ꯑꯣꯏꯅꯁꯨ ꯁꯦꯡꯗꯣꯛꯏ ꯑꯗꯨꯒ ꯁꯦꯡꯗꯣꯛꯑꯕ ꯃꯇꯨꯡꯗ ꯑꯩꯈꯣꯏꯅ ꯉꯥ ꯐꯥꯗꯨꯅ ꯈꯣꯠꯇꯨꯅꯁꯨ ꯌꯥꯝꯅ ꯇꯧꯏ